ꯃꯅꯤꯄꯨꯔꯤ ꯂꯣꯟꯁꯦ ꯇꯥꯕꯗꯁꯨ ꯍꯥꯟꯅ ꯏꯔꯝꯕ ꯁꯩꯔꯦꯡꯒꯨꯝꯕ ꯋꯥꯔꯤ ꯂꯤꯕ ꯀꯥꯟꯗꯁꯨ ꯇꯥꯕꯗꯁꯨ ꯅꯨꯡꯉꯥꯏꯌꯦ ꯉꯥꯡꯕꯗ ꯀꯥꯟꯗꯁꯨ ꯑꯗꯨꯝ ꯐꯖꯅ ꯀ꯭ꯂꯤꯌꯥꯔꯅ ꯇꯥꯏ ꯑꯗꯨꯒ ꯑꯗꯨꯒꯨꯝꯕ ꯏꯕꯥ ꯀꯥꯟꯗꯁꯨ ꯂꯥꯏꯅ ꯏꯌꯦ ꯉꯥꯡꯕꯗꯁꯨ ꯑꯗꯨꯝ ꯂꯥꯏꯅ ꯏꯌꯦ ꯃꯣꯏ ꯁꯩꯔꯦꯡꯒꯨꯝꯕ ꯏꯕꯥ ꯀꯥꯟꯗ ꯃꯤꯅ ꯇꯥꯕꯒꯨꯝꯕꯗꯁꯨ ꯑꯗꯨꯝ ꯂꯥꯏ